ꯍꯜꯂꯣ ꯑꯩ ꯁꯦꯡꯗꯣꯛꯄꯒꯤ ꯍꯪꯕꯗꯣ ꯃꯄꯨꯅꯦꯕ ꯑꯗꯨ ꯅꯪ ꯀꯔꯝ ꯇꯧꯕ꯭ꯔꯥꯀꯣ ꯍꯣꯏ ꯍꯣꯏ ꯑꯣ ꯑꯗꯨ ꯍꯣꯏ ꯍꯣꯏ ꯑꯩꯒꯤꯗꯤ ꯑꯗꯨꯝ ꯑꯩ ꯏꯊꯟꯇ ꯂꯩꯕꯅꯤꯅꯀꯣ ꯌꯨꯝ ꯁꯦꯟꯗꯣꯛ ꯅꯤꯡꯉꯥꯏꯁꯨ ꯂꯩꯇꯦꯕꯀꯣ ꯑꯗꯨꯅ ꯆꯥꯛ ꯑꯦꯟꯁꯥꯡ ꯃꯣꯔꯅꯤꯡ ꯏꯚꯤꯅꯤꯡꯗ ꯑꯗꯨꯝ ꯑꯌꯨꯛ ꯅꯨꯡꯊꯤꯜꯗ ꯑꯗꯨꯝ ꯇꯣꯡ ꯇꯣꯡꯕꯤꯔꯗꯤ ꯌꯥꯏꯌꯦꯕꯀꯣ ꯑꯗꯨ ꯄꯩꯁꯥꯒꯤ ꯃꯇꯥꯡꯁꯦ ꯇꯦꯟ ꯊꯥꯎꯖꯟ ꯑꯣꯏꯔꯗꯤ ꯀꯔꯝ ꯇꯧꯒꯦꯔꯀꯣ ꯅꯍꯥꯟꯁꯨ ꯑꯩꯒꯤꯗꯨ ꯂꯩꯕꯗꯨ ꯑꯩꯒꯤ ꯃꯥꯗꯤ ꯑꯗꯨꯝ ꯑꯩꯠ ꯊꯥꯎꯖꯟꯒꯨꯝꯕꯗ ꯑꯗꯨꯝ ꯂꯩꯌꯦꯕꯀꯣ ꯎꯝ ꯎꯝ ꯍꯣꯏ ꯍꯣꯏ ꯍꯣꯏ ꯍꯣꯏ ꯑꯗꯨꯗꯤ ꯂꯤꯁꯤꯡ ꯇꯔꯥ ꯄꯤꯔꯣꯏ ꯍꯥꯏꯗꯤ ꯑꯗꯨꯝ ꯍꯥꯏꯕ꯭꯭ꯔꯣ ꯄꯩꯁꯥꯕꯨꯗꯤ ꯌꯥꯏꯗ ꯑꯗꯨꯝ ꯄꯤꯕ ꯌꯥꯏꯗ ꯑꯗꯨꯕꯨ ꯑꯣꯏꯗꯤ ꯌꯨꯝꯁꯨ ꯆꯥꯎꯗꯕꯅꯤꯅꯀꯣ ꯎꯝ ꯍꯣꯏ ꯍꯣꯏ ꯄꯤꯔꯒꯦ ꯀꯩꯁꯨ ꯀꯥꯏꯗꯦꯗ ꯂꯤꯁꯤꯡ ꯇꯔꯥ ꯑꯗꯨꯝ ꯋꯥꯟ ꯃꯟꯗ ꯑꯗꯨꯝ ꯄꯤꯔꯒꯦ ꯎꯝ ꯎꯝ ꯍꯧꯖꯤꯛꯇꯤ ꯃꯇꯝꯁꯨ ꯂꯩꯇ꯭ꯔꯦꯕ ꯑꯣꯐꯤꯁꯀꯨꯝꯕ ꯆꯠꯄꯅꯤꯅ ꯑꯇꯩ ꯑꯣꯐꯤꯁ ꯊꯤꯕꯗꯨꯀꯣ ꯑꯗꯨꯝ ꯅꯪ ꯑꯣꯏꯅ ꯂꯥꯛꯄꯤꯈ꯭ꯔꯣ ꯎꯝ ꯎꯝ ꯑꯌꯨꯛꯁꯦ ꯄꯨꯡ ꯅꯥꯏꯟꯒꯨꯝꯕꯗ ꯑꯣꯐꯤꯁ ꯆꯠꯂꯦꯕ ꯑꯗꯨ ꯑꯣꯏꯔꯗꯤ ꯑꯗꯨꯝ ꯑꯦꯔꯥꯎꯟ ꯁꯤꯛꯁ ꯁꯦꯕꯦꯟꯗ ꯑꯗꯨꯝ ꯂꯥꯛꯂꯒ ꯆꯥꯛ ꯑꯦꯟꯁꯥꯡꯁꯤ ꯅꯪꯅ ꯊꯣꯡꯕꯤꯈ꯭ꯔꯣ ꯑꯗꯨ ꯑꯣꯏꯔꯗꯤ ꯌꯥꯔꯅꯤ ꯑꯁ ꯑꯩꯠꯇꯤ ꯌꯥꯔꯣꯏꯗꯧꯕ ꯃꯥꯜꯂꯤꯅꯦ ꯑꯩꯁꯨ ꯈꯔ ꯑꯗꯨꯝ ꯑꯍꯤꯡꯗꯗꯤ ꯑꯗꯨꯝ ꯅꯪ ꯆꯥꯛ ꯑꯦꯟꯁꯥꯡꯁꯨ ꯊꯣꯡꯕꯤꯔꯒ ꯑꯗꯨꯝ ꯌꯥꯔꯦ ꯑꯗꯨꯝ ꯆꯠꯈ꯭ꯔꯣ ꯑꯩꯅ ꯑꯗꯨꯝ ꯁꯍꯜꯂꯒ ꯆꯥꯕ ꯌꯥꯏꯗ ꯎꯝ ꯍꯣꯏ ꯍꯣꯏ ꯌꯨꯝꯗꯣ ꯐꯖꯅ ꯏꯪꯗꯣꯛꯄꯤꯔꯗꯤ ꯌꯥꯔꯦꯕꯀꯣ ꯎꯝ ꯎꯝ